ꯍꯧꯖꯤꯛ ꯍꯧꯖꯤꯛ ꯑꯩꯈꯣꯏꯒꯤ ꯃꯅꯤꯄꯨꯔꯗ ꯂꯩꯔꯤꯕ ꯃꯌꯥꯝ ꯑꯃ ꯀ꯭ꯔꯥꯏꯝ ꯃꯌꯥꯝ ꯑꯃ ꯊꯣꯛꯑꯦ ꯍꯥꯏꯕꯗꯤ ꯏꯃꯨꯡꯗꯇ ꯄꯨꯔꯤꯕ ꯏꯃꯨꯡꯗꯨꯒꯤ ꯋꯥꯔꯕ ꯃꯇꯝꯗ ꯅꯨꯄꯥꯅ ꯅꯤꯁꯥ ꯆꯥꯁꯤꯜꯂꯒ ꯅꯤꯁꯥ ꯆꯥꯁꯤꯜꯂꯒ ꯉꯥꯎꯔꯒ ꯃꯇꯨ ꯁꯦꯟꯅꯅꯤ ꯈꯪꯗꯕ ꯑꯗꯨꯒꯤ ꯃꯔꯝꯗ ꯐꯖꯅ ꯃꯥꯕꯨ ꯋꯥꯔꯛꯄꯤꯅꯕ ꯂꯩꯇꯕꯗꯒꯤ ꯃꯤꯅ ꯊꯤꯅ ꯉꯥꯡꯅꯩ ꯂꯩꯀꯥꯏ ꯈꯨꯗꯤꯡꯗ ꯑꯗꯨꯕꯨ ꯅꯨꯄꯥꯗꯨꯕꯨ ꯐꯖꯅ ꯒ꯭ꯌꯥꯟ ꯇꯥꯍꯟꯕ ꯃꯊꯧ ꯇꯥꯏ ꯒ꯭ꯌꯥꯟ ꯇꯥꯍꯟꯗꯕ ꯇꯥꯔꯒꯗꯤ ꯒ꯭ꯌꯥꯟ ꯇꯥꯍꯟꯗ꯭ꯔꯒꯗꯤ ꯄꯣꯠ ꯆꯩ ꯍꯨꯕ ꯅꯠꯇ꯭ꯔꯒꯗꯤ ꯄꯩꯁꯥ ꯂꯩꯇꯕꯗꯒꯤ ꯄꯣꯠ ꯆꯩ ꯃꯥꯟ ꯆꯥꯡ ꯃꯌꯥꯝ ꯑꯃ ꯌꯣꯜꯂꯒ ꯆꯥꯔꯛꯄꯁꯨ ꯌꯥꯏ ꯑꯃꯕꯨ ꯑꯣꯏꯔꯦ ꯑꯃꯕꯨ ꯑꯣꯏꯔꯦ ꯃꯥꯟ ꯆꯥꯡ ꯂꯧꯔꯒ ꯆꯥꯔꯛꯑꯒꯗꯤ ꯏꯃꯨꯡꯗꯨꯒꯤ ꯑꯋꯥꯐꯝꯗꯨꯁꯨ ꯑꯣꯏ ꯑꯗꯨꯒꯤ ꯃꯊꯛꯇ ꯍꯧꯖꯤꯛ ꯍꯧꯖꯤꯛ ꯇꯧꯔꯤꯕ ꯀ꯭ꯔꯥꯏꯝ ꯍꯥꯏꯕꯨ ꯀ꯭ꯔꯥꯏꯝꯁꯤꯗ ꯃꯌꯥꯝꯅ ꯅꯤꯁꯥ ꯆꯥꯕ ꯐꯥꯕꯕꯨ ꯑꯣꯏꯔꯦ ꯄꯩꯁꯥ ꯄꯥꯏꯗꯕꯒꯤ ꯄꯩꯁꯥ ꯃꯤꯗꯒꯤ ꯍꯨꯔꯥꯟꯕꯕꯨ ꯑꯣꯏꯔꯦ ꯑꯗꯨ ꯍꯨꯔꯥꯜꯂꯨꯕ ꯅꯠꯇ꯭ꯔꯒꯅ ꯄꯩꯁꯥꯗꯨ ꯃꯤꯗꯒꯤ ꯃꯨꯜꯂꯨꯕꯕꯨ ꯑꯣꯏꯔꯦ ꯑꯗꯨ ꯐꯥꯔꯕ ꯇꯨꯡꯗ ꯃꯍꯥꯛꯄꯨ ꯐꯨꯕꯤ ꯐꯨꯕꯤꯔꯒ ꯄꯨꯂꯤꯁꯇ ꯄꯤꯕꯕꯨ ꯑꯗꯨꯒꯤ ꯀ꯭ꯔꯥꯏꯝꯒꯤ ꯀꯦꯁꯀꯤ ꯑꯣꯏꯕ ꯌꯥꯏ ꯑꯃꯕꯨ ꯑꯣꯏꯕ ꯌꯥꯏ ꯑꯗꯨ ꯅꯠꯇ꯭ꯔꯒꯁꯨ ꯃꯥꯒꯤ ꯃꯆꯥꯗ ꯊꯤꯅ ꯇꯧꯕꯤꯕ ꯐꯖꯅ ꯐꯖꯅ ꯃꯥꯕꯨ ꯉꯥꯡꯕꯤꯗꯕ ꯐꯖꯅ ꯃꯄꯥ ꯑꯃ ꯑꯣꯏꯔꯒ ꯃꯥꯒꯤ ꯅꯨꯄꯤꯕꯨ ꯐꯖꯅ ꯁꯦꯟꯅꯕꯤꯗꯕ ꯑꯗꯨꯅꯁꯨ ꯃꯈꯥ ꯄꯣꯜꯂꯤ ꯑꯗꯨꯅ ꯌꯥꯔꯤꯉꯩ ꯀ꯭ꯔꯥꯏꯝ ꯍꯥꯏꯕꯁꯤ ꯌꯥꯔꯤꯉꯩ ꯈꯔ ꯒ꯭ꯌꯥꯟ ꯇꯥꯅ ꯐꯖ ꯐꯖꯅ ꯅꯨꯄꯥꯗꯨꯅ ꯐꯖꯅ ꯁꯦꯀꯤꯌꯣꯔ ꯂꯧꯔꯒ ꯐꯖꯅ ꯃꯇꯦꯡ ꯄꯥꯡꯉꯒ ꯐꯖꯅ ꯃꯥꯕꯨ ꯁꯦꯟꯅꯕꯤꯒꯗꯕꯅꯤ ꯃꯇꯝ ꯈꯨꯗꯤꯡꯃꯛꯇ ꯅꯨꯄꯥ ꯑꯩꯈꯣꯏꯒꯤ ꯈ꯭ꯋꯥꯏꯗꯒꯤ ꯃꯔꯨꯑꯣꯏ ꯍꯥꯏꯕꯗꯤ ꯃꯔꯨꯑꯣꯏ ꯍꯥꯏꯕꯗꯤ ꯀꯔꯤꯝꯇ ꯅꯠꯇꯦ ꯅꯨꯄꯥ ꯏꯃꯨꯡ ꯏꯃꯨꯡꯗꯣ ꯍꯧꯖꯤꯛ ꯏꯁꯥꯅ ꯑꯃꯔꯣꯝꯗ ꯍꯥꯏꯔꯒ ꯑꯩꯅ ꯅꯨꯄꯥ ꯑꯃ ꯑꯣꯏꯕꯅꯤꯅ ꯏꯃꯨꯡꯗꯨꯕꯨ ꯅꯨꯄꯥ ꯑꯃ ꯑꯣꯏꯕꯅꯤꯅ ꯅꯨꯄꯥ ꯑꯩꯅ ꯄꯨꯕ ꯑꯣꯏꯗꯣꯏꯅꯤ ꯅꯨꯄꯥꯗꯨꯅ ꯄꯨꯕ ꯃꯇꯝꯗ ꯅꯨꯄꯥꯗꯨꯅ ꯏꯃꯨꯡ ꯃꯅꯨꯡꯗ ꯅꯤꯁꯥ ꯆꯥꯁꯤꯜꯂꯒꯗꯤ ꯀꯩꯗꯧꯉꯩꯗꯁꯨ ꯏꯃꯨꯡꯗꯃ ꯌꯣꯛꯈꯠꯄ ꯉꯝꯃꯛꯑꯣꯏ ꯑꯗꯨꯒ ꯅꯤꯁꯥ ꯆꯥꯕꯅ ꯃꯔꯝ ꯑꯣꯏꯗꯨꯅ ꯂꯩꯀꯥꯏꯗꯒꯤ ꯑꯃꯗꯤ ꯏꯖꯠꯀꯤ ꯁꯣꯛꯄ ꯃꯌꯥꯝ ꯑꯃ ꯀ꯭ꯔꯥꯏꯝ ꯃꯌꯥꯝ ꯑꯃ ꯂꯥꯛꯄꯁꯨ ꯌꯥꯏ ꯑꯁꯤꯅꯆꯤꯡ ꯃꯌꯥꯝ ꯑꯃ ꯀ꯭ꯔꯥꯏꯝ ꯑꯁꯦ ꯊꯣꯛꯇꯕꯁꯨ ꯑꯣꯏꯁꯅꯨ